ꯍꯣꯏ ꯂꯥꯏꯔꯕ ꯑꯁꯤ ꯑꯐꯕ ꯑꯅꯥ ꯂꯥꯌꯦꯡ ꯑꯃ ꯐꯪꯕꯗ ꯑꯊꯤꯡꯕ ꯑꯃ ꯑꯣꯏ ꯍꯥꯏꯅ ꯂꯧꯋꯤ ꯑꯗꯨꯒ ꯂꯥꯏꯔꯕ ꯃꯤꯌꯣꯏꯁꯤꯡ ꯑꯃꯁꯨꯡ ꯈꯨꯡꯒꯪꯒꯤ ꯃꯤꯌꯣꯏꯁꯤꯡꯗ ꯑꯅꯥ ꯂꯥꯌꯦꯡ ꯑꯁꯤ ꯍꯦꯟꯅ ꯈꯨꯗꯣꯡꯆꯥꯕ ꯄꯤꯅꯕꯖꯦ ꯍꯧꯖꯤꯛ ꯍꯧꯖꯤꯛꯀꯤ ꯄ ꯂꯩꯔꯤꯕ ꯁꯔꯀꯥꯔ ꯁ꯭ꯇꯦꯠ ꯑꯃꯁꯨꯡ ꯀꯩꯅꯣꯒꯤ ꯅꯁꯟꯒꯤ ꯑꯣꯏꯕ ꯁꯔꯀꯥꯔ ꯑꯁꯤꯅ ꯑꯗꯨꯝ ꯄꯥꯝꯕꯩ ꯃꯈꯜ ꯃꯈꯜ ꯃꯌꯥꯝ ꯑꯃ ꯂꯧꯈꯠꯂꯤ ꯑꯗꯨꯅ ꯍꯧꯖꯤꯛꯀꯤ ꯂꯩꯔꯤꯕ ꯀꯩꯅꯣꯁꯤꯡꯁꯦ ꯄꯥꯝꯕꯩ ꯃꯈꯜ ꯃꯈꯜꯁꯤꯡ ꯁ꯭ꯀꯤꯝꯁꯤꯡꯁꯦ ꯃꯤꯌꯣꯏꯁꯤꯡꯗ ꯍꯦꯟꯅ ꯈꯪꯍꯟꯕꯤꯕ ꯃꯣꯏꯗ ꯇꯥꯛꯄꯤꯕ ꯁꯤꯁꯤꯅ ꯌꯥꯝꯅ ꯃꯣꯏꯗ ꯈꯨꯗꯣꯡꯆꯥꯕ ꯑꯃ ꯄꯤꯒꯤꯅ ꯐꯥꯎꯋꯦ